ꯑꯩꯈꯣꯏꯗ ꯂꯩꯔꯤꯕ ꯆꯠꯅꯕꯤꯒꯤ ꯑꯣꯏꯕ ꯃꯁꯥꯟꯅꯁꯤꯡ ꯑꯁꯤ ꯁꯒꯣꯜ ꯀꯥꯡꯖꯩ ꯃꯨꯛꯅꯥ ꯊꯥꯡ ꯇꯥ ꯁꯒꯣꯜ ꯀꯥꯡꯖꯩ ꯃꯁꯥꯟꯅ ꯑꯁꯤ ꯇꯤꯝ ꯑꯃꯗ ꯃꯤꯑꯣꯏ ꯇꯔꯦꯠ ꯇꯔꯦꯠꯅ ꯁꯥꯒꯅꯤ ꯃꯤꯑꯣꯏ ꯈꯨꯗꯤꯡꯒꯤ ꯁꯒꯣꯜ ꯑꯃꯃꯝ ꯇꯣꯡꯒꯅꯤ ꯃꯈꯨꯠꯇ ꯀꯥꯡꯖꯩ ꯑꯃꯃꯝ ꯄꯥꯏꯒꯅꯤ ꯑꯗꯨꯒ ꯀꯥꯡꯖꯩ ꯑꯗꯨꯅ ꯀꯥꯡꯗ꯭ꯔꯨꯝꯗ ꯊꯣꯡꯒꯅꯤ ꯑꯗꯨꯒ ꯃꯨꯛꯅꯥ ꯃꯨꯛꯅꯥ ꯑꯁꯤ ꯃꯤꯑꯣꯏ ꯑꯃꯃꯝ ꯂꯝꯕꯥ ꯇꯧꯅꯒꯅꯤ ꯃꯈ꯭ꯋꯥꯡꯗ ꯈꯨꯗꯩ ꯑꯃꯃꯝ ꯌꯦꯠꯀꯅꯤ ꯁꯥꯟꯅꯔꯤꯕ ꯃꯁꯥꯟꯅ ꯑꯁꯤ ꯅꯪꯒꯜꯅ ꯇꯥꯍꯟꯅꯕ ꯍꯣꯠꯅꯒꯅꯤ ꯑꯗꯨꯒ ꯊꯥꯡ ꯇꯥ ꯊꯥꯡ ꯇꯥ ꯍꯥꯏꯕꯁꯤ ꯁꯔꯤꯛ ꯁꯥꯔꯥ ꯍꯥꯏꯅ ꯈꯪꯅꯩ ꯑꯩꯈꯣꯏ ꯃꯅꯤꯄꯨꯔꯒꯤ ꯑꯣꯏꯅ ꯁꯔꯤꯛ ꯁꯥꯔꯥ ꯑꯁꯤ ꯇꯝꯒꯅꯤ ꯍꯥꯏꯗꯤ ꯂꯥꯟꯒꯨꯝꯕ ꯃꯇꯝꯗ ꯌꯦꯛꯅꯕꯅ ꯂꯥꯟꯗꯥꯔꯛꯄ ꯃꯇꯝꯗ ꯌꯥꯝ ꯀꯥꯟꯅꯕ ꯄꯤ ꯍꯥꯏꯗꯤ ꯃꯤꯑꯣꯏ ꯈꯨꯗꯤꯡꯒꯤ ꯊꯥꯡ ꯑꯃꯃꯝ ꯄꯥꯏꯒꯅꯤ ꯆꯨꯡ ꯑꯃꯃꯝ ꯄꯥꯏꯒꯅꯤ ꯃꯁꯤꯒꯤ ꯃꯁꯥꯟꯅ ꯑꯁꯤꯅ ꯁꯃꯥꯖꯄꯨ ꯉꯥꯛꯅꯕꯒꯤ ꯃꯔꯝ ꯌꯥꯝꯅ ꯑꯣꯏꯍꯜꯂꯤ